ꯏꯁꯥꯅ ꯊꯥꯖꯔꯒ ꯆꯥꯖꯕꯗꯨꯅ ꯏꯅꯤꯡꯊꯨꯡꯅ ꯆꯥꯕ ꯐꯪꯉꯦ ꯈꯣꯠꯂꯦ ꯈꯪꯕꯗꯒꯤ ꯑꯗꯨꯝ ꯍꯤꯡꯒꯣꯜ ꯀꯣꯏꯕꯁꯦ ꯑꯗꯨꯗꯒꯤ ꯄꯥꯝꯃꯦ ꯏꯊꯤꯜꯗ ꯑꯗꯨꯗ ꯑꯗꯨꯝ ꯐꯥꯎꯖꯔꯛꯑꯦ ꯏꯁꯥ ꯏꯇꯣꯝꯇ ꯑꯗꯨꯗꯒꯤ ꯑꯗꯨꯝ ꯍꯣꯠꯅꯕ ꯄꯥꯝꯈꯤꯕꯗꯒꯤ ꯑꯗꯨꯝ ꯍꯤꯡꯒꯣꯜ ꯀꯣꯏꯕꯁꯦ ꯄꯥꯝꯖꯕ ꯏꯊꯤꯜ ꯐꯥꯎꯔꯛꯈꯤꯕꯅꯦ